ꯇꯥꯕ꯭ꯔꯣ ꯚꯥꯏ ꯀꯃꯥꯏ ꯇꯧꯔꯤꯒꯦ ꯍꯣꯏ ꯑꯗꯨꯒꯤ ꯍꯥꯏꯒꯦꯅ ꯑꯩꯒꯤ ꯕꯥꯔꯇꯣꯟ ꯇꯧꯒꯦꯅ ꯐꯣꯟ ꯇꯧꯔꯛꯂꯤꯅꯦ ꯎꯗꯕꯁꯨ ꯀꯨꯏꯔꯦ ꯀꯃꯥꯏ ꯇꯧꯔꯤꯒꯦ ꯅꯪꯅ ꯄꯥꯝꯃꯤ ꯍꯥꯏꯕ ꯑꯩꯈꯣꯏꯒꯤ ꯀꯨꯀꯤ ꯅꯨꯄꯤꯗꯨꯁꯨ ꯑꯗꯨꯝ ꯄꯤꯔꯒꯦꯅ ꯅꯪ ꯍꯟꯇꯛ ꯂꯥꯛꯑꯣꯏꯗ꯭ꯔꯣ ꯀꯩꯅꯣ ꯍꯣꯏꯅꯦ ꯇꯥꯡ ꯅꯨꯃꯤꯠ ꯅꯤꯅꯤꯃꯨꯛ ꯋꯥꯠꯂꯤꯉꯩꯗꯒꯤ ꯑꯗꯨꯝ ꯂꯥꯛꯑꯣ ꯑꯁ ꯑꯩꯈꯣꯏ ꯑꯁ ꯖꯒꯣꯏ ꯁꯥꯕꯤ ꯆꯥꯕꯤ ꯊꯛꯄꯤ ꯑꯁ ꯑꯈꯣꯏ ꯈꯨꯟꯒꯤ ꯃꯤꯅ ꯇꯧꯋꯦꯕ ꯌꯥꯝ ꯅꯨꯡꯉꯥꯏꯖꯥꯠꯅꯤꯗ ꯅꯪ ꯂꯥꯛꯄꯒꯤ ꯆꯍꯤꯁꯤꯗ ꯑꯁ ꯆꯣꯡꯗꯣꯏꯅꯤ ꯖꯒꯣꯏꯒ ꯁꯥꯗꯣꯔꯤꯃꯤ ꯅꯪꯅ ꯀꯣꯏꯅꯤꯡꯉꯦ ꯍꯥꯏꯕ ꯀꯨꯀꯤ ꯅꯨꯄꯤꯗꯨꯁꯨ ꯑꯩꯈꯣꯏ ꯈꯨꯟꯒꯤ ꯅꯨꯄꯤꯗꯨꯁꯨ ꯄꯤꯔꯒꯦ ꯍꯥꯏꯕ ꯑꯗꯨ ꯃꯃꯥ ꯕꯕꯥ ꯍꯣꯏ ꯃꯃꯥ ꯕꯕꯥ ꯍꯣꯏꯁꯨ ꯄꯨꯕꯤꯔꯛꯑꯣ ꯍꯥꯏꯕ ꯅꯊꯟꯇ ꯂꯥꯛꯇꯣꯏꯔꯣ ꯀꯩꯅꯣ ꯑꯅꯥ ꯑꯌꯦꯛꯇꯤ ꯌꯥꯎꯗꯕ ꯅꯠꯇ꯭ꯔꯣ ꯑꯣ ꯄꯥꯄꯥ ꯍꯣꯏ ꯀꯝꯗꯧꯔꯤ ꯗꯦꯗꯁꯤ ꯉꯥꯔꯥꯡ ꯀꯨꯏꯗꯤ ꯀꯨꯏꯗ꯭ꯔꯦꯕꯀꯣ ꯑꯩꯈꯣꯏꯒꯤ ꯃꯥꯥꯔ꯭ꯁꯀꯤ ꯗꯦꯠ ꯁꯕꯦꯟ ꯗꯅꯦ ꯑꯗꯨ ꯐꯦꯕ꯭ꯋꯥꯔꯤ ꯃꯥꯔꯆ ꯗꯦꯠ ꯋꯥꯟ ꯑꯗ꯭ꯋꯥꯏꯗ ꯂꯥꯛꯑꯣ ꯑꯗꯨꯝ ꯌꯥꯏꯌꯦ ꯏꯁ ꯑꯩ ꯒꯥꯔꯤꯗꯨꯒ ꯑꯩꯈꯣꯏꯒꯤ ꯐꯖꯕ ꯑꯩꯈꯣꯏ ꯈꯨꯟꯒꯤ ꯐꯖꯕ ꯃꯌꯥꯝ ꯒꯥꯔꯗꯦꯟ ꯀꯔꯤ ꯀꯔꯤꯗꯨ ꯀꯣꯏꯕ ꯉꯥꯛꯇꯪꯁꯨ ꯑꯩꯈꯣꯏꯁꯨ ꯀꯣꯏꯊꯣꯛꯄ ꯌꯥꯏ ꯂꯥꯛꯊꯣꯛꯄ ꯌꯥꯏ ꯀꯩꯅꯣ ꯂꯧꯔꯦ ꯂꯧꯔꯦ ꯑꯩꯈꯣꯏꯒꯤ ꯀꯩꯅꯣꯅꯦ ꯍꯥ ꯅꯠꯇꯦ ꯅꯠꯇꯦ ꯃꯣꯔꯦꯁ ꯒꯦꯔꯦꯁ ꯍꯥꯏꯅ ꯑꯃ ꯂꯩꯕꯗꯣ ꯑꯁ ꯑꯗꯨ ꯍꯣꯏ ꯍꯣꯏ ꯑꯁ ꯑꯗꯨ ꯁꯨꯝ ꯆꯤꯡ ꯂꯝꯕꯤ ꯊꯧꯕꯗꯤ ꯅꯨꯡꯉꯥꯏꯇꯦꯕ ꯑꯗꯣ ꯑꯩ ꯖꯤꯞꯁꯤꯔꯥ ꯊꯥꯔꯔꯥ ꯀꯩꯅꯣꯝꯗꯤ ꯑꯃꯗꯤ ꯂꯧꯔꯅꯤ ꯑꯃ ꯑꯗꯨꯅ ꯁꯨꯝ ꯀꯣꯏꯕ ꯈꯣꯠꯄ ꯊꯧꯅꯕ ꯊꯝꯃꯒꯦꯅꯥ ꯈꯜꯂꯕ ꯏꯃꯥ ꯏꯄꯥ ꯊꯣꯛꯄꯒꯤꯒ ꯑꯥ ꯅꯨꯃꯤꯗꯥꯡꯗꯨ ꯑꯣꯏꯅ ꯇꯧꯗꯣꯏꯅꯦ ꯅꯨꯃꯤꯗꯥꯡꯗ ꯑꯣꯏꯅ ꯖꯒꯣꯏ ꯁꯥꯕ ꯈꯨꯜꯒꯤ ꯑꯍꯜ ꯂꯥꯃꯟ ꯇꯧꯔꯒ ꯄꯨꯜꯂꯒ ꯑꯥ ꯑꯍꯤꯡꯕꯧ ꯇꯧꯗꯣꯏꯅꯤ ꯐꯦꯁꯇꯤꯕꯦꯜꯁꯦ ꯌꯥꯝ ꯅꯨꯡꯉꯥꯏꯌꯦ ꯑꯗꯨꯅ ꯁꯨꯝ ꯑꯩꯈꯣꯏ ꯚꯥꯏ ꯍꯣꯏꯁꯨ ꯌꯥꯎꯍꯟꯅꯤꯡꯕ ꯍꯥꯏꯇꯥꯔꯦ ꯀꯨꯏꯔꯦ ꯀꯔꯤꯅꯣ ꯎꯅꯗꯕꯁꯨ ꯑꯃꯨꯛꯇꯪꯗꯤ ꯐꯖꯅ ꯄꯨꯟꯊꯣꯛꯄ ꯌꯥꯏ ꯀꯩꯅꯣ ꯑꯩꯈꯣꯏ ꯅꯈꯣꯏ ꯏꯗꯇꯁꯨ ꯂꯥꯛꯇꯣꯏꯅꯦ

ꯎꯝ ꯚꯥꯏ ꯍꯣꯏꯒꯤ ꯑꯩꯈꯣꯏꯒꯤ ꯔꯝꯖꯥꯟꯗꯤ ꯀꯨꯏꯔꯝꯃꯔꯣꯏꯅꯦ

ꯑꯥ ꯃꯥꯟꯅꯦ ꯅꯨꯃꯤꯗꯥꯡꯗ ꯇꯧꯗꯣꯏꯅꯦ ꯍꯣꯏ ꯇꯧꯋꯦ ꯆꯥꯕ ꯊꯛꯄꯁꯤ ꯅꯨꯃꯤꯗꯥꯡꯗ ꯍꯔꯥꯎꯅ ꯑꯩꯈꯣꯏꯒꯤ ꯈꯨꯜꯒꯤ ꯑꯍꯜ ꯂꯃꯟ ꯀꯔꯤ ꯀꯔꯤ ꯑꯍꯜ ꯂꯥꯃꯟ ꯀꯔꯤ ꯀꯔꯤ ꯁꯦꯕꯥ ꯐꯖꯅ ꯇꯧꯕꯤꯔꯅꯤ ꯖꯥꯒꯣꯏ ꯁꯥꯕꯤꯔꯅꯤ ꯁꯥꯁꯦ ꯁꯟꯗꯪꯁꯨ ꯇꯧꯋꯦ ꯑꯗꯨꯒꯤ ꯀꯔꯤ ꯀꯔꯤ ꯌꯦꯟ ꯉꯥꯅꯨ ꯂꯣꯏꯅ ꯇꯧꯋꯦ ꯇꯧꯕꯅꯦ ꯃꯈꯣꯏ ꯈꯔ ꯑꯩꯈꯣꯏꯗꯤ ꯇꯧꯗ꯭ꯔꯦ ꯑꯩꯈꯣꯏꯗꯤ ꯆꯥꯗꯦꯕ ꯍꯣꯏ ꯚꯥꯏ ꯍꯣ ꯐꯔꯦ ꯐꯔꯦ ꯑꯗꯨꯗꯤ ꯚꯥꯏ ꯑꯗꯨ ꯅꯣꯡꯃ ꯑꯗꯨ ꯁꯣꯏꯗꯕꯤ ꯂꯥꯛꯄꯤꯔꯣꯀꯣ

ꯆꯥꯔꯦ ꯆꯥꯔꯦ ꯆꯥꯛ ꯆꯥꯔꯦ

ꯍꯣꯏ ꯍꯣꯏ ꯁꯣꯏꯗꯕꯤ ꯂꯥꯛꯄꯤꯔꯣꯀꯣ ꯚꯥꯏ ꯑꯗꯨꯗꯤ